ꯀꯅꯥ ꯑꯣꯏꯔꯕꯅꯣ ꯀꯔꯤ ꯍꯥꯏꯒꯗꯧꯅꯣ ꯃꯥꯅꯤ ꯃꯥꯅꯤ ꯒ꯭ꯔꯥꯁꯇꯨ ꯀꯤꯂꯣꯗ ꯍꯧꯖꯤꯛ ꯆꯅꯤꯒ ꯌꯥꯡꯈꯩ ꯆꯅꯤ ꯌꯥꯡꯈꯩ ꯆꯅꯤ ꯌꯥꯡꯈꯩ ꯀꯤꯂꯣꯗ ꯍꯧꯖꯤꯛ ꯑ ꯔꯧꯗꯤ ꯌꯥꯝ ꯆꯥꯎꯗꯝꯅꯤꯅ ꯂꯨꯄꯥ ꯆꯥꯝꯃꯒ ꯍꯨꯝꯗ꯭ꯔꯥ ꯃꯔꯐꯨ ꯑꯗꯥꯏ ꯊꯥꯗꯣꯛꯀꯅꯤ ꯃꯥꯗꯤ ꯀꯤꯂꯣ ꯇꯥꯗ꯭ꯔꯤꯌꯦ ꯃꯃꯟ ꯆꯅꯤ ꯑꯧ ꯃꯩꯇꯩ ꯉꯥꯁꯤ ꯉꯥ ꯁꯝꯆꯦꯠ ꯍꯥꯏꯕ꯭ꯔꯣ ꯎꯀꯥꯕꯤ ꯍꯥꯏꯕ꯭ꯔꯥ ꯑꯗꯨꯈꯛ ꯂꯩ ꯑꯇꯩꯗꯤ ꯂꯩꯇ꯭ꯔꯦ ꯑꯇꯩꯗꯤ ꯑꯇꯩ ꯂꯩꯇꯦ ꯉꯥ ꯁꯝꯆꯦꯠꯇꯨꯈꯛ ꯉꯥꯏꯔꯦ ꯃꯣꯟ ꯀꯌꯥꯝ ꯂꯧꯗꯧꯅꯣ ꯃꯣꯜ ꯑꯃꯅꯤ ꯂꯧꯗꯧꯔꯣ ꯑꯣ ꯈꯔ ꯌꯦꯡꯒꯦ ꯈꯔ ꯌꯦꯡꯒꯦ ꯃꯣꯜ ꯑꯍꯨꯝ ꯌꯧꯁꯜꯂꯛꯑꯗꯤ ꯈꯔ ꯌꯦꯡꯒꯦ ꯎꯝ ꯑ ꯔꯧꯗꯤ ꯌꯥꯝ ꯆꯥꯎꯗ꯭ꯔꯤꯀꯣ ꯒ꯭ꯔꯥꯁꯄꯨꯗꯤ ꯀꯤꯂꯣ ꯑꯅꯤꯒꯤ ꯃꯊꯛ ꯉꯥꯛꯇꯅꯤ ꯔꯧꯗꯤ ꯀꯦ ꯖꯤꯈꯛ ꯑꯗꯨ ꯑꯍꯨꯝꯒꯨꯝꯕꯗꯤ ꯆꯟꯒꯗ꯭ꯔꯥ ꯈꯪꯗꯦꯅꯦ ꯌꯥꯝ ꯆꯥꯎꯗ꯭ꯔꯤꯅꯦ ꯔꯧꯗꯤ ꯑ ꯑꯍꯨꯝꯒꯨꯝꯕ ꯆꯟꯒꯗꯧ ꯃꯥꯜꯂꯤ ꯎꯝ ꯐꯔꯦ ꯐꯔꯦ ꯎꯝ ꯐꯔꯦ ꯐꯔꯦ